ꯗꯤꯖꯤꯇꯦꯜ ꯑꯥꯔꯠꯁꯦ ꯁꯤꯁꯇꯦꯝꯗ ꯁꯥꯟꯅꯕ ꯁꯤꯁꯇꯦꯝꯗ ꯇꯧꯕ ꯊꯥꯕꯛꯅꯤ ꯗꯤꯖꯤꯇꯦꯜ ꯑꯥꯔꯠꯁꯤ ꯃꯈꯜ ꯑꯅꯤ ꯊꯣꯛꯅ ꯈꯥꯏꯗꯣꯛꯏ ꯃꯈꯜ ꯑꯅꯤ ꯊꯣꯛꯅ ꯈꯥꯏꯗꯣꯛꯏ ꯑꯃꯅ ꯈꯨꯠꯅ ꯌꯦꯛꯄ ꯑꯗꯨꯒ ꯑꯃꯅ ꯑꯩꯈꯣꯏ ꯁꯤꯁꯇꯦꯝꯗ ꯇꯧꯔꯒ ꯌꯦꯛꯄ ꯑꯃ ꯁꯨꯃꯥꯏꯅ ꯑꯅꯤ ꯊꯣꯛꯅ ꯈꯥꯏꯗꯣꯛꯏ ꯑꯗꯨꯒ ꯑꯩꯈꯣꯏꯅ ꯗꯤꯖꯤꯇꯦꯜ ꯑꯥꯔꯠꯁꯦ ꯈꯨꯠꯅ ꯌꯦꯛꯄꯁꯤꯅ ꯍꯦꯟꯅ ꯐꯖꯕ ꯍꯦꯜꯂꯦ ꯃꯔꯝꯗꯤ ꯑꯩꯈꯣꯏꯅ ꯄ꯭ꯔꯤꯟꯠ ꯑꯥꯎꯠ ꯇꯧꯔꯒ ꯐꯛꯂꯥꯡꯗ ꯀꯩꯗ ꯊꯦꯠꯄ ꯃꯇꯝꯗ ꯃꯥꯁꯦ ꯌꯥꯝ ꯅꯦꯆꯔꯦꯜ ꯑꯣꯏ ꯑꯗꯨꯗꯨꯒ ꯈꯨꯠꯅ ꯌꯦꯛꯄ ꯅꯠꯇꯕ ꯑꯩꯈꯣꯏꯒꯤ ꯁꯤꯁꯇꯦꯝꯅ ꯑꯣꯄꯔꯦꯠ ꯇꯧꯔꯒ ꯌꯦꯛꯆꯕ ꯄꯣꯠꯁꯤꯅ ꯄ꯭ꯔꯤꯟꯠ ꯑꯥꯎꯠ ꯇꯧꯊꯣꯔꯛꯄ ꯃꯇꯝꯗ ꯅꯦꯆꯔꯦꯜ ꯑꯣꯏꯕ ꯋꯥꯠꯂꯤ ꯑꯗꯨꯗꯨꯒ ꯑꯩꯈꯣꯏꯒꯤ ꯐꯖꯕ ꯋꯥꯠꯂꯤ ꯑꯗꯨꯅ ꯗꯤꯖꯤꯇꯦꯜ ꯑꯥꯔꯠꯇ ꯑꯩꯈꯣꯏꯒꯤ ꯈꯨꯠꯅ ꯌꯦꯛꯄ ꯃꯈꯜꯁꯤꯅ ꯍꯦꯟꯅ ꯐꯖꯅ ꯎꯍꯜꯂꯤ ꯄ꯭ꯔꯤꯟꯠ ꯇꯧꯊꯣꯔꯛꯄ ꯃꯇꯝꯗ ꯌꯥꯝꯅ ꯅꯦꯆꯔꯦꯜ ꯑꯣꯏ ꯑꯗꯨꯒ ꯌꯥꯝꯅ ꯇꯔꯨ ꯇꯅꯥꯟꯕ ꯃꯁꯥ ꯅꯥꯟꯕ ꯑꯗꯨꯒꯨꯝꯕ ꯄꯤꯛꯆꯔ ꯑꯃ ꯑꯣꯏꯍꯜꯂꯤ ꯑꯗꯨꯗꯨꯒ ꯃꯤꯑꯣꯏꯕꯅ ꯌꯦꯛꯆꯕ ꯑꯩꯈꯣꯏꯒꯤ ꯀꯥꯟꯚꯥꯁꯇ ꯑꯗꯒꯤ ꯑꯩꯈꯣꯏꯒꯤ ꯄꯦꯟꯇꯤꯡ ꯃꯦꯇꯤꯔꯤꯌꯦꯜꯁ ꯂꯩꯔꯤꯕꯈꯩꯁꯤꯗ ꯌꯦꯛꯆꯕ ꯄꯣꯠꯁꯤꯡ ꯄꯣꯠꯁꯤꯅ ꯑꯩꯈꯣꯏꯒꯤ ꯄ꯭ꯔꯤꯟꯠ ꯑꯥꯎꯠ ꯅꯠꯇꯕꯤꯗ ꯗꯥꯏꯔꯦꯛ ꯑꯩꯈꯣꯏꯒꯤ ꯐꯛꯂꯥꯡꯗ ꯀꯩꯗ ꯊꯦꯠꯄ ꯃꯇꯝꯗ ꯐꯖ ꯐꯖꯩ ꯑꯗꯨꯕꯨ ꯑꯩꯈꯣꯏꯅ ꯄ꯭ꯔꯤꯟꯠ ꯑꯥꯎꯠ ꯇꯧꯕ ꯃꯇꯝꯗꯗꯤ ꯗꯤꯖꯤꯇꯦꯜ ꯑꯥꯔꯠꯇ ꯌꯦꯛꯂꯛꯄ ꯄꯣꯠꯁꯤꯅ ꯍꯦꯟꯅ ꯑꯩꯈꯣꯏꯅ ꯄ꯭ꯔꯤꯟꯠ ꯑꯥꯎꯠ ꯇꯧꯔꯒ ꯊꯦꯠꯄ ꯃꯇꯝꯗꯗꯤ ꯑꯗꯨꯅ ꯍꯦꯟꯅ ꯑꯃꯨꯛꯀ ꯐꯖ ꯐꯖꯍꯜꯂꯤ ꯑꯗꯨꯒ ꯄ꯭ꯔꯤꯟꯠ ꯑꯥꯎꯠ ꯇꯧꯗꯕꯤꯗ ꯀꯩꯅꯣ ꯇꯧꯔꯒ ꯑꯩꯈꯣꯏꯒꯤ ꯈꯨꯠꯅ ꯌꯦꯛꯄ ꯃꯤꯑꯣꯏꯕꯅ ꯑꯗꯨꯝ ꯃꯤꯅ ꯑꯗꯨꯝ ꯑꯩꯈꯣꯏꯒꯤ ꯄꯦꯟꯇꯤꯡ ꯃꯦꯇꯤꯔꯤꯌꯦꯜꯈꯩ ꯁꯤꯖꯟꯅꯔꯒ ꯌꯦꯛꯄ ꯄꯣꯠꯁꯤꯅ ꯄ꯭ꯔꯤꯟꯠ ꯑꯥꯎꯠ ꯇꯧꯗꯕꯤꯗ ꯑꯗꯨꯝꯅ ꯑꯗꯨꯝ ꯗꯥꯏꯔꯦꯛ ꯑꯩꯈꯣꯏꯒꯤ ꯐꯛꯂꯥꯡꯗ ꯀꯩꯗ ꯊꯦꯠꯄ ꯃꯇꯝꯗꯗꯤ ꯑꯗꯨꯅ ꯍꯦꯟꯅ ꯐꯖꯩ ꯑꯗꯨꯕꯨ ꯄ꯭ꯔꯤꯟꯠ ꯑꯥꯎꯠ ꯇꯧꯊꯣꯛꯀꯦ ꯍꯥꯏꯕ ꯇꯥꯔꯒꯗꯤ ꯗꯤꯖꯤꯇꯦꯜ ꯑꯥꯔꯠꯁꯤꯅ ꯍꯦꯟꯅ ꯐꯖꯍꯜꯂꯤ